ꯁꯩꯇꯪ ꯍꯥꯏꯔꯤꯕ ꯇꯤꯚꯤ ꯁꯣ ꯑꯁꯤ ꯌꯦꯡꯕꯗꯤ ꯌꯦꯡꯖꯗ꯭ꯔꯤ ꯃꯃꯤꯡꯗꯤ ꯌꯥꯝ ꯇꯥꯔꯦ ꯑꯗꯨꯕꯨ ꯕꯤꯖꯤꯅꯦꯁꯀꯤ ꯂꯝꯗꯅꯤ ꯕꯤꯖꯤꯅꯦꯁꯁꯤ ꯕꯤꯖꯤꯅꯦꯁ ꯇꯧꯖꯅꯤꯡꯕ ꯃꯤ ꯑꯃꯅ ꯄꯩꯁꯥ ꯂꯩꯇꯕꯗꯒꯤ ꯏꯟꯚꯦꯁꯇꯔ ꯑꯃꯅ ꯏꯟꯚꯦꯁ ꯇꯧꯕꯤꯔꯒ ꯕꯤꯖꯤꯅꯦꯁ ꯇꯧꯕ ꯅ ꯇꯧꯅꯕ ꯍꯣꯠꯅꯕ ꯑꯗꯨꯝꯕ ꯐꯤꯂꯝ ꯑꯃꯅꯤ ꯌꯦꯡꯒꯦꯅ ꯀꯟꯅ ꯈꯜꯂꯤ ꯌꯦꯡꯒꯅꯤ